ꯁ꯭ꯀꯨꯜ ꯇꯝꯂꯕ ꯃꯇꯨꯡꯗ ꯃꯍꯩꯔꯣꯏ ꯈꯨꯗꯤꯡꯃꯛꯅ ꯑꯋꯥꯡꯕ ꯊꯥꯛꯀꯤ ꯃꯍꯩ ꯃꯁꯤꯡ ꯇꯝꯃꯤ ꯍꯥꯏꯕ ꯌꯥꯗꯦ ꯇꯝꯂꯤꯕ ꯁꯥꯇ꯭ꯔ ꯈꯨꯗꯤꯡꯃꯛ ꯃꯍꯥꯛ ꯃꯍꯥꯛꯀꯤ ꯃꯥꯒꯤ ꯄꯨꯟꯁꯤꯒꯤ ꯃꯇꯨꯡ ꯏꯟꯅ ꯃꯥꯒꯤ ꯃꯥꯒꯤ ꯇꯣꯉꯥꯟ ꯇꯣꯉꯥꯟꯕ ꯂꯥꯏꯟꯗ ꯆꯠꯅꯩ ꯈꯔ ꯑꯃꯅ ꯃꯍꯩ ꯃꯁꯤꯡ ꯃꯈꯥ ꯑꯥ ꯌꯧꯅ ꯇꯝꯊꯈꯤꯕꯁꯨ ꯌꯥꯎꯏ ꯈꯔ ꯑꯃꯅ ꯏꯃꯨꯡꯒꯤ ꯑꯣꯏꯕ ꯀꯔꯕꯥꯔ ꯃꯇꯨꯡ ꯃꯥꯒꯤ ꯃꯥꯒꯤ ꯃꯄꯥ ꯃꯄꯨꯅ ꯇꯧꯔꯝꯕ ꯀꯔꯕꯥꯔꯗꯣ ꯃꯈꯥ ꯁꯝꯊꯗꯨꯅ ꯇꯧꯈꯤꯕꯁꯨ ꯌꯥꯎꯏ ꯑꯗꯨꯒ ꯈꯔ ꯑꯃꯅ ꯅꯤꯁꯥ ꯄꯨꯁꯥ ꯆꯥꯗꯨꯅ ꯁ꯭ꯀꯨꯜ ꯃꯈꯥ ꯇꯥꯅ ꯇꯝꯊꯕ ꯉꯝꯗꯅ ꯇꯣꯛꯈꯤꯕꯁꯨ ꯌꯥꯎꯏ ꯈꯔ ꯑꯃꯅ ꯊꯕꯛ ꯊꯤꯕ ꯃꯍꯥꯛꯀꯤ ꯂꯩꯔꯤꯕ ꯂꯩꯔꯤꯕ ꯀ꯭ꯂꯥꯁꯀꯤ ꯆꯥꯡꯗꯨꯒꯤ ꯃꯇꯨꯡ ꯏꯟꯅ ꯊꯕꯛ ꯊꯤꯕꯁꯨ ꯌꯥꯎꯅꯩ ꯏꯃꯨꯡꯒꯤ ꯗꯔꯀꯥꯔ ꯑꯣꯏꯕꯒꯤ ꯃꯇꯨꯡ ꯏꯟꯅ ꯄꯩꯁꯥ ꯇꯥꯟꯅꯕꯒꯤꯗꯃꯛꯇ ꯊꯕꯛ ꯃꯌꯥꯝ ꯑꯃ ꯊꯥꯈꯤꯕꯁꯨ ꯌꯥꯎꯏ ꯑꯗꯨꯅ ꯁ꯭ꯀꯨꯜ ꯇꯝꯂꯤꯕ ꯃꯍꯩꯔꯣꯏ ꯈꯨꯗꯤꯡꯃꯛ ꯃꯍꯩꯒꯤ ꯑꯣꯏꯕ ꯊꯥꯛ ꯋꯥꯡꯅ ꯇꯝꯒꯅꯤ ꯍꯥꯏꯕ ꯂꯩꯇꯦ ꯃꯥꯒꯤ ꯃꯥꯒꯤ ꯗꯔꯀꯥꯔ ꯑꯣꯏꯕꯒꯤ ꯃꯇꯨꯡ ꯏꯟꯅ ꯃꯍꯩꯒꯤ ꯊꯥꯛ ꯃꯥꯟꯅꯗꯦ